ꯍꯜꯂꯣ ꯄꯥꯏꯕꯤꯔꯛꯂꯤꯁꯤ ꯂꯤꯛꯂꯥꯒꯤ ꯂꯤꯛꯂꯥꯒꯤ ꯁꯥꯔꯕꯤꯁ ꯑꯣꯏꯕꯤꯗꯣꯏꯔꯥ ꯑꯗꯣ ꯀꯦꯛ ꯑꯃꯈꯛ ꯑꯣꯗꯔ ꯇꯧꯕ ꯄꯥꯝꯖꯕꯅꯦ ꯑꯗꯣ ꯁꯦꯜꯁꯦ ꯈꯤꯇꯪ ꯀꯦꯛꯇꯨ ꯃꯃꯜꯗꯨ ꯈꯤꯇꯪ ꯋꯥꯡꯂꯒ ꯁꯦꯜꯁꯤ ꯁꯦꯜꯒꯤ ꯈꯨꯗꯣꯡ ꯆꯥꯗꯕ ꯈꯤꯇꯪ ꯂꯩꯕ ꯑꯗꯣ ꯑꯗꯣ ꯗꯤꯁꯀꯥꯎꯟꯒꯨꯝꯕꯗꯤ ꯗꯤꯁꯀꯥꯎꯟꯒꯤ ꯈꯨꯗꯣꯡ ꯆꯥꯕꯗꯤ ꯂꯩꯒꯗ꯭ꯔꯥ ꯑꯣ ꯍꯣꯏ ꯍꯣꯏ ꯑꯗꯣ ꯍꯣꯏ ꯌꯥꯏꯌꯦ ꯑꯗꯨꯒꯤ ꯑꯗꯨꯒꯤ ꯀꯦꯛꯇꯣ ꯑꯗꯨꯝ ꯑꯣꯏꯔꯁꯨ ꯌꯥꯏ ꯕꯥꯅꯤꯂꯥꯒꯤ ꯐ꯭ꯂꯦꯕꯔꯒꯤ ꯑꯣꯏꯔꯁꯨ ꯑꯣ ꯑꯗꯨ ꯍꯧꯖꯤꯛꯀꯤ ꯀꯦꯛꯇꯣ ꯑꯃꯨꯛꯇ ꯗꯦꯂꯤꯕꯔꯤ ꯑꯃꯇ ꯇꯧꯕꯤꯔꯛꯑꯣꯅꯦ ꯍꯣꯏ ꯍꯣꯏ ꯌꯥꯏꯌꯦ ꯌꯥꯏꯌꯦ ꯄꯨꯡ ꯃꯔꯤ ꯑꯗꯨꯋꯥꯏꯃꯨꯛꯇ ꯑꯗꯨꯝ ꯍꯥꯡꯒꯅꯤ ꯑꯗꯨꯝ

ꯍꯣꯏ ꯑꯗꯨꯝ ꯉꯥꯏꯖꯔꯝꯂꯒꯦ ꯑꯗꯨꯗꯤ ꯍꯣꯏ ꯍꯣꯏ